ꯌꯨꯝꯗ ꯊꯥꯅꯕ ꯎ ꯄꯥꯝꯕꯤ ꯆꯥꯔꯁꯦ ꯑꯩꯈꯣꯏꯅ ꯃꯔꯨ ꯑꯣꯏꯅ ꯂꯩꯔꯒ ꯄꯦꯀꯦꯠ ꯄꯦꯀꯦꯠꯇ ꯌꯣꯜꯂꯦ ꯑꯗꯨꯁꯨ ꯂꯩꯔꯒ ꯊꯥꯕꯁꯨ ꯌꯥꯎꯋꯦ ꯑꯗꯨꯗꯒꯤ ꯕꯖꯥꯔꯗꯁꯨ ꯄꯥꯝꯕꯤ ꯑꯊꯥꯕ ꯄꯥꯝꯕꯤ ꯃꯆꯥ ꯃꯆꯥ ꯃꯌꯥꯝꯅ ꯌꯣꯜ ꯌꯣꯟꯅꯩ ꯑꯗꯨꯗꯒꯤ ꯂꯩꯔꯒ ꯊꯥꯕꯁꯨ ꯌꯥꯎꯋꯦ ꯂꯝꯕꯤ ꯃꯄꯥꯟꯗ ꯃꯌꯥꯝ ꯌꯣꯟꯕ ꯅꯥꯀꯜ ꯂꯝꯕꯤꯒꯤ ꯅꯥꯀꯟ ꯅꯥꯀꯟꯗ ꯌꯣꯟꯕ ꯂꯩ ꯑꯗꯨꯗꯒꯤꯁꯨ ꯂꯩꯕ ꯌꯥꯎꯋꯦ ꯑꯗꯨꯗꯒꯤ ꯑꯩꯈꯣꯏꯅ ꯈꯪꯅ ꯆꯥꯟꯅꯕꯗꯒꯤ ꯃꯔꯥ ꯂꯧꯔꯒ ꯊꯥꯗꯣꯛꯄ ꯁꯟꯇꯣꯛꯄ ꯑꯗꯨ ꯑꯗꯨꯃꯥꯏꯅꯁꯨ ꯇꯧꯋꯦ ꯑꯗꯨꯗꯒꯤ ꯑꯩꯈꯣꯏꯅ ꯃꯥꯒꯤ ꯄꯥꯝꯕꯤꯁꯤ ꯌꯨꯝꯗ ꯍꯥꯟꯅ ꯊꯥꯖꯕꯗꯒꯤ ꯌꯨꯝꯗ ꯍꯥꯟꯅ ꯊꯥꯖꯕꯗꯒꯤ ꯑꯈꯣꯏꯅ ꯃꯅꯥ ꯅꯠꯇ꯭ꯔꯒ ꯃꯥꯒꯤ ꯃꯔꯥꯁꯦ ꯑꯃꯨꯛꯀ ꯂꯧꯊꯣꯛꯑꯒ ꯆꯥꯎꯅ ꯑꯃꯨꯛ ꯊꯥꯗꯣꯛꯄꯁꯨ ꯌꯥꯎꯋꯦ ꯑꯗꯒꯤ ꯑꯇꯣꯞꯄꯗꯒꯤ ꯂꯩꯕꯁꯨ ꯌꯥꯎꯋꯦ ꯊꯥꯕ ꯅꯨꯡꯉꯥꯏꯕ ꯄꯥꯝꯕꯤ ꯊꯥꯕ ꯅꯨꯡꯉꯥꯏꯕ ꯄꯥꯝꯕꯤꯁꯨ ꯂꯩꯌꯦ ꯑꯗꯒꯤ ꯅꯨꯡꯉꯥꯏꯇꯕ ꯑꯩꯈꯣꯏꯗ ꯊꯥꯕꯗ ꯁꯟꯗꯣꯛꯄꯗ ꯆꯥ ꯃꯥꯒꯤ ꯆꯥꯔ ꯁꯟꯗꯣꯛꯄꯗ ꯋꯥꯕꯁꯨ ꯌꯥꯎꯋꯦ ꯂꯩꯍꯥꯎ ꯂꯩꯍꯥꯎꯒꯤ ꯃꯇꯨꯡ ꯏꯟꯅ ꯃꯌꯥꯝꯅ ꯈꯥꯏꯕꯒꯤꯁꯨ ꯅꯨꯡꯉꯥꯏꯇꯕ ꯈꯔꯁꯨ ꯂꯩꯌꯦ